ꯅꯥꯠ ꯆꯠꯅꯕꯤꯒꯤ ꯑꯣꯏꯕ ꯊꯧꯔꯝꯁꯤꯡꯗ ꯖꯒꯣꯏ ꯁꯥꯕ ꯃꯇꯝꯗ ꯀꯔꯝꯕ ꯐꯤꯖꯦꯠ ꯁꯦꯠꯀꯦ ꯍꯥꯏꯕ ꯃꯇꯝꯗ ꯁꯥꯔꯤꯕ ꯖꯒꯣꯏ ꯑꯃꯗꯤ ꯁꯦꯠꯂꯤꯕ ꯐꯤꯖꯦꯠ ꯍꯥꯏꯕꯁꯦ ꯇꯣꯡꯉꯥꯜꯂꯤ ꯖꯒꯣꯏ ꯍꯥꯏꯔꯒ ꯖꯒꯣꯏ ꯑꯃ ꯁꯥꯕꯗ ꯁꯦꯠꯄꯗꯣ ꯑꯇꯣꯞꯄꯗꯁꯨ ꯍꯦꯛꯇ ꯁꯦꯠꯄ ꯌꯥꯗꯦ ꯃꯥꯏꯕꯤ ꯖꯒꯣꯏ ꯔꯥꯁ ꯂꯤꯂꯥ ꯖꯒꯣꯏ ꯔꯥꯙꯥ ꯀ꯭ꯔꯤꯁꯅ ꯑꯁꯨꯝꯅ ꯈꯥꯏꯗꯣꯛꯏ ꯃꯥꯏꯕꯤ ꯖꯒꯣꯏ ꯁꯥꯕ ꯃꯇꯝꯗꯗꯤ ꯊꯣꯏꯅ ꯁꯟꯅꯥ ꯂꯨꯄꯥꯒꯤ ꯆꯟꯅꯐꯝ ꯑꯩꯇꯦ ꯃꯈꯣꯏ ꯑꯗꯨꯗꯤ ꯆꯟꯗꯟ ꯑꯃꯨꯕ ꯊꯤꯜꯂꯒ ꯀꯣꯛꯇ ꯌꯦꯟꯇꯨ ꯊꯦꯠꯂꯒ ꯐꯨꯔꯤꯠ ꯑꯉꯩꯕ ꯐꯅꯦꯛ ꯑꯉꯧꯕ ꯁꯦꯠꯂꯒ ꯃꯌꯥꯝ ꯄꯨꯂꯞꯅ ꯒ꯭ꯔꯨꯞ ꯑꯣꯏꯅ ꯃꯣꯏ ꯖꯥꯒꯣꯏ ꯁꯥꯏ ꯑꯗꯨꯒ ꯔꯥꯁ ꯂꯤꯂꯥ ꯁꯥꯕ ꯃꯇꯝꯗꯅ ꯃꯈꯣꯏ ꯈ꯭ꯋꯥꯡꯒꯤ ꯐꯅꯦꯛ ꯃꯄꯥꯟ ꯑꯀꯣꯏꯕꯤ ꯑꯃꯗꯤ ꯏꯟꯅꯐꯤ ꯈꯨꯗꯩ ꯑꯁꯨꯝꯅ ꯁꯦꯠꯂꯤ ꯅꯨꯄꯤꯁꯤꯡꯅ ꯑꯗꯨꯒ ꯉꯛꯇ ꯂꯤꯛꯐꯥꯡ ꯁꯤ ꯀꯣꯛꯇ ꯀꯖꯦꯡꯂꯩ ꯎꯞꯄꯤ ꯈꯨꯠꯇ ꯈꯨꯠꯖꯤ ꯈꯨꯗꯣꯞ ꯃꯔꯝ ꯆꯥꯅ ꯂꯣꯏꯅ ꯁꯤ ꯍꯥꯏꯕꯗꯤ ꯃꯇꯝꯒꯤ ꯑꯅꯧꯕ ꯐꯖꯕ ꯗꯤꯖꯥꯏꯟ ꯂꯣꯏꯅ ꯁꯤ ꯁꯤꯒꯤ ꯇꯣꯉꯥꯟꯕ ꯑꯃ ꯍꯥꯏꯕ ꯂꯩꯇꯦ ꯍꯦꯟꯅ ꯐꯖꯕ ꯁꯦꯠꯄꯗ ꯄꯛꯆꯕꯗꯨꯕ ꯆꯤꯟꯕꯗ ꯐꯖꯒꯗꯧꯕ ꯑꯗꯨꯝꯕ ꯗꯤꯖꯥꯏꯟ ꯂꯣꯏꯅ ꯍꯥꯞꯄꯤ ꯈꯨꯗꯥꯡꯗ ꯄꯥꯝꯕꯣꯝ ꯐꯥꯕꯤ ꯑꯗꯩ ꯈꯨꯠꯇ ꯈꯨꯖꯤ ꯈꯨꯗꯣꯞ ꯂꯤꯛꯀꯣꯟ ꯑꯅꯝꯕ ꯂꯣꯏꯅ ꯁꯤ ꯑꯗꯨꯒ ꯔꯥꯁ ꯂꯤꯂꯥ ꯖꯒꯣꯏ ꯄꯥꯡꯊꯣꯛꯏ ꯃꯁꯤꯗ ꯃꯆꯨ ꯅꯥꯏ ꯑꯉꯥꯡꯕ ꯍꯪꯒꯥꯝꯄꯥꯜ ꯑꯁꯪꯕ ꯁꯦꯠꯅꯤꯡꯕ ꯁꯦꯠꯂꯤ ꯑꯗꯨꯒ ꯔꯙꯥ ꯀ꯭ꯔꯤꯁꯅ ꯍꯥꯏꯔꯤꯕ ꯖꯒꯣꯏꯁꯤꯗꯁꯨ ꯖꯨꯔꯥ ꯁꯥꯏ ꯔꯥꯙꯥ ꯑꯃꯗꯤ ꯀ꯭ꯔꯤꯁꯅ ꯑꯅꯤ ꯀ꯭ꯔꯤꯁꯅ ꯁꯥꯕꯁꯨ ꯈꯨꯠꯇ ꯕꯥꯁꯤ ꯄꯥꯏ ꯈꯨꯗꯥꯡꯗ ꯄꯥꯝꯕꯣꯝ ꯐꯥꯕꯤ ꯁꯤ ꯈꯨꯠꯇ ꯈꯨꯖꯤ ꯁꯤ ꯅꯥꯗ ꯅꯥꯒꯤ ꯂꯩ ꯆꯤꯜꯂꯤ ꯀꯣꯌꯦꯠ ꯌꯦꯠꯂꯤ ꯔꯙꯥꯅ ꯄꯣꯂꯣꯏ ꯁꯦꯠꯂꯤ ꯑꯇꯥꯡꯕꯅꯦ ꯔꯙꯥꯒꯤ ꯄꯣꯂꯣꯏ ꯐꯖꯕ ꯃꯅꯤꯄꯨꯔꯒꯤ ꯑꯗꯨꯝꯕ ꯐꯖꯈ꯭ꯔꯕ ꯄꯣꯂꯣꯏꯅꯤ ꯑꯇꯣꯞꯄ ꯃꯐꯝꯗ ꯁꯦꯠꯇꯦ ꯍꯥꯏꯔꯤꯕ ꯔꯙꯥꯅ ꯄꯣꯂꯣꯏ ꯁꯦꯠꯂꯤ ꯑꯗꯨꯒ ꯀꯖꯦꯡꯂꯩ ꯎꯞꯄꯤ ꯑꯃꯗꯤ ꯂꯤꯛꯀꯣꯟ ꯐꯖꯅ ꯃꯔꯝ ꯆꯥꯅ ꯁꯤ ꯑꯗꯨꯒ ꯍꯥꯏꯔꯤꯕ ꯖꯒꯣꯏꯁꯤꯡꯁꯤ ꯄꯥꯡꯊꯣꯛꯏ ꯖꯒꯣꯏꯒꯤ ꯃꯇꯨꯡ ꯏꯟꯅ ꯗ꯭ꯔꯦꯁ ꯇꯣꯉꯥꯜꯂꯤ ꯑꯃꯗꯤ ꯂꯤꯛꯀꯣꯟ ꯇꯣꯉꯥꯜꯂꯤ